ꯑꯥ ꯍꯜꯂꯣ

ꯑꯧ ꯃꯥꯟꯅꯦ ꯃꯥꯟꯅꯦ ꯑꯥ ꯃꯦꯗꯥꯝꯁꯦ ꯀꯥꯏꯗ ꯀꯣꯏꯕ ꯆꯠꯄꯤꯒꯗꯣꯏꯅꯣ ꯑꯣ ꯑꯣ ꯌꯥꯒꯅꯤ ꯃꯦꯗꯥꯝ ꯑꯗꯨ ꯃꯦꯗꯥꯝꯒꯤꯁꯦ ꯃꯤ ꯀꯌꯥ ꯆꯠꯄꯤꯒꯗꯣꯏꯅꯣ ꯑꯗꯣ ꯃꯦꯗꯥꯝ ꯍꯣꯏꯒꯤꯁꯦ ꯒꯥꯔꯤ ꯍꯥꯟꯅ ꯍꯪꯕꯤꯕꯒꯤꯔꯥ ꯅꯠꯇ꯭ꯔꯒꯅ ꯍꯣꯇꯦꯜꯒꯤ ꯃꯔꯝꯗ ꯍꯪꯕꯤꯕꯒꯤꯔꯥ ꯃꯦꯗꯥꯝꯒꯤꯁꯦ ꯑꯣ ꯃꯦꯗꯥꯝ ꯍꯣꯏꯁꯤ ꯃꯤ ꯃꯔꯤ ꯆꯠꯀꯗꯧꯕꯅꯦ ꯍꯥꯏꯕꯀꯣ ꯑꯣ ꯑꯗꯨ ꯃꯦꯗꯥꯝ ꯍꯣꯏꯒꯤꯁꯦ ꯒꯥꯔꯤꯁꯦ ꯑꯗꯨ ꯍꯣꯇꯦꯜꯁꯦ ꯕꯨꯛ ꯇꯧꯔꯦ ꯍꯥꯏꯔꯗꯤ ꯃꯦꯗꯥꯝꯒꯤꯁꯦ ꯒꯥꯔꯤꯒꯤ ꯑꯣꯏꯅ ꯍꯪꯕꯤꯕ ꯅꯠꯇ꯭ꯔꯥ ꯑꯗꯨ ꯃꯦꯗꯥꯝ ꯍꯣꯏꯒꯤꯁꯦ ꯑꯦꯁꯤ ꯌꯥꯎꯕꯥ ꯄꯥꯝꯕꯤꯕ꯭ꯔꯥ ꯅꯠꯇ꯭ꯔꯒꯅ ꯖꯁ ꯅꯣꯔꯃꯦꯜ ꯀꯥꯔꯒꯨꯝꯕ ꯑꯣꯏꯅ ꯄꯥꯝꯕꯤꯕ꯭ꯔꯥ ꯑꯣ ꯃꯦꯗꯥꯃ ꯑꯩꯈꯣꯏꯒꯤꯁꯦ ꯑꯦ ꯁꯤ ꯌꯥꯎꯔꯒꯗꯤ ꯃꯤ ꯃꯔꯤ ꯀꯦꯄꯥꯁꯤꯇꯤꯗ ꯑꯩꯈꯣꯏꯁꯦ ꯁꯦꯟꯗ꯭ꯔꯥ ꯌꯧꯕꯒꯤꯗꯤ ꯇꯨ ꯊꯥꯎꯖꯟ ꯋꯥꯟ ꯍꯟꯗ꯭ꯔꯦꯠꯀꯨꯝꯕ ꯂꯧꯋꯦ ꯑꯗꯨ ꯑꯦ ꯁꯤ ꯌꯥꯎꯗꯕ ꯑꯣꯏꯔꯒꯅ ꯋꯥꯟ ꯊꯥꯎꯖꯟ ꯁꯤꯛꯁ ꯍꯟꯗ꯭ꯔꯦꯠ ꯑꯗꯨꯃꯥꯏꯅ ꯆꯠꯂꯦ ꯃꯦꯗꯥꯝ ꯑꯣ ꯑꯩꯈꯣꯏꯁꯦ ꯃꯦꯗꯥꯝ ꯁꯨꯃꯥꯏꯅ ꯇꯧꯕꯅꯦ ꯑꯩꯈꯣꯏ ꯁꯥꯔꯕꯤꯁꯁꯦ ꯃꯣꯔꯅꯤꯡ ꯄꯨꯡ ꯅꯥꯏꯟ ꯊꯥꯔꯇꯤꯗꯒꯤ ꯍꯧꯖꯩꯌꯦ ꯃꯦꯗꯥꯝ ꯑꯗꯨ ꯄꯨꯡ ꯀꯌꯥꯒꯨꯝꯕꯗ ꯆꯠꯅꯤꯡꯕꯒꯤꯅꯣ ꯃꯦꯗꯥꯝꯒꯤꯁꯦ ꯑꯣ ꯑꯣ ꯑꯗꯨꯗꯤ ꯌꯥꯖꯒꯅꯤ ꯃꯦꯗꯥꯝ ꯑꯩ ꯍꯌꯦꯡꯁꯦ ꯇꯦꯟ ꯊꯥꯔꯇꯤꯒꯤꯗꯨꯗ ꯃꯦꯗꯥꯝ ꯍꯣꯏꯒꯤ ꯑꯦꯗ꯭ꯔꯦꯁꯀꯨꯝꯕꯁꯦ ꯑꯩꯉꯣꯟꯗ ꯂꯣꯏꯅ ꯊꯥꯖꯤꯟꯕꯤꯔꯛꯑꯣ ꯑꯗꯨꯒ ꯑꯩ ꯍꯌꯦꯡ ꯑꯗꯨꯝ ꯒꯦꯠꯇ ꯌꯧꯖꯔꯛꯂꯒꯦ ꯃꯦꯗꯥꯝ ꯇꯦꯟ ꯊꯥꯔꯇꯤꯗ ꯑꯠꯁꯆꯥ ꯍꯣꯏ ꯊꯦꯡꯛ ꯌꯨ ꯐꯣꯔ ꯀꯣꯂꯤꯡ ꯃꯦꯝ ꯌꯥꯝ ꯅꯨꯉꯥꯏꯖꯔꯦ ꯃꯦꯗꯥꯝꯅ ꯕꯨꯛ ꯇꯧꯕꯤꯔꯛꯄ ꯑꯗꯨꯗꯤ ꯍꯌꯦꯡ ꯊꯦꯡꯅꯔꯁꯤꯀꯣ ꯃꯦꯗꯥꯝ